ꯅꯣꯡꯃ ꯑꯩꯈꯣꯏ ꯕꯔꯗꯦ ꯏꯕꯦꯟ ꯑꯃꯒꯤ ꯄ꯭ꯂꯥꯟ ꯑꯃꯈꯛ ꯇꯧꯋꯦꯕꯀꯣ ꯑꯩꯈꯣꯏꯒꯤ ꯑꯩꯈꯣꯏꯅ ꯑꯣꯔꯒꯥꯅꯥꯏꯁ ꯇꯧꯕ ꯍꯥꯏꯇꯥꯔꯦ ꯏꯕꯦꯟ ꯄ꯭ꯂꯥꯟꯗꯣ ꯗꯦꯠꯇꯣ ꯑꯩꯈꯣꯏꯒꯤ ꯗꯤꯁꯦꯝꯕꯔ ꯗꯦꯠ ꯇꯣꯏꯟꯇꯤ ꯁꯕꯦꯟꯗ ꯑꯣꯏꯕ ꯑꯗꯣ ꯕꯔꯗꯦ ꯍꯧꯕꯁꯦ ꯑꯔꯥꯎꯟ ꯐꯣꯔ ꯄꯤ ꯑꯦꯝ ꯑꯗꯥꯏꯗ ꯍꯧꯔꯦꯕꯀꯣ ꯑꯗ ꯑꯩꯈꯣꯏꯅ ꯏꯕꯦꯟꯗꯣ ꯁꯤꯟꯕꯅꯤꯅ ꯄꯣꯠ ꯆꯩ ꯀꯩꯀꯥ ꯑꯩꯈꯣꯏꯅ ꯃꯌꯥꯝ ꯌꯥꯎꯔꯦ ꯑꯩꯈꯣꯏꯅ ꯆꯥꯅ ꯊꯛꯅꯕ ꯑꯥꯏꯇꯦꯝꯁ ꯀꯦꯇꯔꯤꯡꯒꯤ ꯑꯥꯏꯇꯦꯝꯁ ꯑꯦꯕ꯭ꯔꯤꯊꯤꯡ ꯂꯣꯏꯅ ꯌꯥꯎꯔꯦ ꯑꯗꯣ ꯁꯣꯝꯗ ꯑꯩꯈꯣꯏ ꯀꯁꯇꯃꯔꯅꯗꯤ ꯄꯨꯡ ꯑꯁꯤꯗ ꯌꯥꯔꯛꯇ꯭ꯔꯕ ꯐꯣꯟꯁꯦ ꯌꯥꯝ ꯇꯧꯔꯛꯑꯦ ꯄꯨꯡ ꯃꯔꯤ ꯈꯔ ꯍꯦꯜꯂꯛꯄꯁꯤꯗ ꯅꯣꯏ ꯌꯧꯔꯛꯇ꯭ꯔꯤꯕ ꯅꯣꯏ ꯌꯧꯔꯛꯇ꯭ꯔꯤꯕ ꯀꯩꯗꯧꯔꯤꯒꯦ ꯈꯣꯠꯂꯤꯒꯦꯅ ꯑꯗꯣ ꯑꯩꯈꯣꯏꯗꯤ ꯁꯣꯝꯗ ꯂꯝꯕꯤꯁꯦ ꯂꯥꯛꯏꯉꯩꯁꯤꯗ ꯒꯥꯔꯤꯁꯦ ꯌꯥꯊꯣꯛꯈꯤꯗ꯭ꯔꯕ ꯑꯩꯈꯣꯏ ꯒ ꯒ ꯒꯥꯔꯤꯖꯦ ꯁ꯭ꯇꯥꯔꯁꯦ ꯃꯨꯠꯈ꯭ꯔꯕ ꯃꯨꯠꯈ꯭ꯔꯕꯁꯦ ꯀꯝꯄ꯭ꯂꯦꯟ ꯌꯥꯝꯅ ꯆꯥꯔꯦ ꯑꯩꯈꯣꯏꯅ ꯑꯗꯨꯒꯤꯗꯣ ꯃꯤꯁꯇꯦꯛ ꯌꯥꯝꯅ ꯁꯣꯏꯔꯦ ꯌꯥꯝꯅ ꯁꯣꯏꯕꯅ ꯃꯔꯝ ꯑꯣꯏꯔꯒ ꯑꯩꯈꯣꯏꯅ ꯌꯥꯝꯅ ꯑꯦꯅꯤ ꯎꯄꯥꯏ ꯇꯧꯔꯒ ꯃꯇꯝ ꯑꯃ ꯅꯨꯃꯤꯠꯇꯨꯗ ꯑꯩꯈꯣꯏꯅ ꯒꯥꯔꯤ ꯑꯃ ꯍꯥꯌꯔ ꯇꯧꯔꯦ ꯑꯩꯈꯣꯏꯅ ꯐꯥꯔꯒ ꯑꯗꯣ ꯏꯕꯦꯟꯇꯣ ꯊꯦꯡꯉꯁꯨ ꯊꯦꯡꯅ ꯑꯗꯨꯝ ꯑꯩꯈꯣꯏꯅ ꯕꯥꯔꯗꯦ ꯑꯗꯨꯃꯗꯤ ꯀꯥꯏꯍꯟꯗ꯭ꯔꯦ ꯑꯗꯨꯝ ꯅꯪꯅꯕ ꯑꯗꯨꯝ ꯇꯧꯔꯦ ꯑꯗꯣ ꯈꯣꯟꯊꯤꯗꯤ ꯈꯔ ꯆꯥꯏ ꯑꯗꯣ ꯑꯗꯨꯝ ꯑꯗꯨꯒꯤ ꯑꯁꯣꯏꯕꯗꯣ ꯑꯗꯨꯝ ꯑꯩ ꯏꯁꯥꯅ ꯑꯗꯨꯝ ꯌꯥꯖꯩ ꯑꯗꯨꯕꯨ ꯏꯕꯦꯟꯇꯨꯃꯗꯤ ꯑꯗꯨꯝ ꯁꯛꯁꯦꯁ ꯑꯣꯏꯅ ꯑꯗꯨꯝ ꯄꯥꯡꯊꯣꯛꯈ꯭ꯔꯦ